ꯑꯩꯒꯤ ꯏꯆꯥ ꯅꯨꯄꯤ ꯑꯃ ꯂꯩꯖꯩ ꯃꯍꯥꯛꯄꯨ ꯑꯩꯅ ꯃꯇꯤꯛ ꯆꯥꯕ ꯃꯤ ꯑꯃ ꯑꯣꯏꯍꯟꯅꯤꯡꯉꯦ ꯃꯇꯤꯛ ꯆꯥꯕ ꯃꯤ ꯑꯃ ꯑꯣꯏꯕ ꯍꯥꯏꯕꯁꯦ ꯌꯥꯝꯅ ꯆꯪꯗ꯭ꯔꯕ ꯌꯥꯗꯕ ꯌꯥꯝꯅ ꯃꯃꯥ ꯃꯄꯥ ꯑꯃ ꯑꯣꯏꯕꯒꯤ ꯊꯧꯗꯥꯡ ꯌꯥꯝꯅ ꯆꯥꯎꯅ ꯂꯩ ꯑꯗꯨꯒ ꯃꯁꯥꯃꯛꯁꯨ ꯌꯥꯝꯅ ꯀ꯭ꯋꯥꯂꯤꯐꯤꯀꯦꯁꯟ ꯑꯣꯏꯕ ꯗꯔꯀꯥꯔ ꯑꯣꯏ ꯃꯍꯥꯛ ꯑꯩꯅ ꯈꯟꯖꯕꯗꯗꯤ ꯇ꯭ꯋꯦꯜꯐ ꯂꯣꯏꯔꯒ ꯑꯦꯝ ꯕꯤ ꯕꯤ ꯑꯦꯁ ꯑꯦꯛꯖꯥꯝ ꯊꯥꯍꯟꯒꯦ ꯍꯥꯏꯅ ꯈꯜꯂꯤ ꯑꯗꯨꯕꯨ ꯃꯁꯥꯒꯤ ꯑꯦꯝꯗꯅ ꯀꯔꯤ ꯂꯩꯕꯅꯣ ꯍꯥꯏꯕꯗꯤ ꯍꯥꯏꯕ ꯉꯝꯗꯦ ꯃꯌꯥꯝ ꯑꯩꯅ ꯑꯦꯝ ꯕꯤ ꯕꯤ ꯑꯦꯁ ꯑꯦꯛꯖꯥꯝ ꯊꯥꯍꯟꯒꯦ ꯍꯥꯏꯅ ꯗꯣꯛꯇꯔ ꯑꯣꯏꯍꯟꯒꯦ ꯍꯥꯏꯅ ꯈꯟꯕꯒꯤ ꯃꯔꯝꯗꯤ ꯑꯩꯅ ꯃꯥꯕꯨ ꯑꯩꯅ ꯂꯥꯏꯔꯤꯛ ꯇꯝꯍꯜꯂꯛꯄꯒꯤ ꯑꯩꯅ ꯋꯥꯖꯔꯛꯄꯒꯤ ꯑꯣꯏꯅ ꯑꯩꯒꯤ ꯃꯇꯦꯡ ꯇꯧꯔꯛꯀꯗ꯭ꯔꯥ ꯑꯃꯁꯨꯡ ꯃꯌꯥꯝꯒꯤ ꯃꯇꯦꯡ ꯇꯧꯒꯗ꯭ꯔꯥ ꯍꯥꯏꯅ ꯈꯟꯖꯕꯅꯦ ꯑꯩꯒꯤ ꯅꯥꯔꯛꯄꯗꯁꯨ ꯃꯥꯅꯗꯤ ꯃꯥꯅ ꯌꯦꯡꯁꯤꯜꯂꯛꯅꯕ ꯑꯗꯨꯒꯨꯝꯕ ꯃꯤ ꯑꯗꯨꯒꯤ ꯑꯩꯒꯤ ꯏꯃꯨꯡ ꯃꯅꯨꯡꯗ ꯅꯥꯔꯛꯄꯗ ꯍꯥꯏꯕꯗꯤ ꯑꯊꯨ ꯑꯀꯥꯏꯗ ꯃꯥꯅ ꯑꯗꯨꯒꯨꯝꯕ ꯑꯃ ꯑꯣꯏꯔꯒꯗꯤ ꯌꯥꯝꯅ ꯃꯇꯤꯛ ꯆꯥꯏ ꯏꯃꯨꯡ ꯃꯅꯨꯡꯒꯤ ꯑꯋꯥ ꯅꯨꯡꯉꯥꯏ ꯑꯋꯥꯕꯁꯨ ꯀꯟꯒꯅꯤ ꯍꯥꯏꯅ ꯈꯜꯂꯤ ꯑꯗꯨꯒ ꯃꯌꯥꯝꯗ ꯃꯌꯥꯝ ꯒꯤ ꯑꯣꯏꯅ ꯃꯍꯥꯛ ꯃꯌꯥꯝꯒꯤꯁꯨ ꯁꯦꯕꯥ ꯇꯧꯕ ꯄꯥꯝꯃꯦ ꯁꯦꯕꯥ ꯇꯧꯍꯟꯕ ꯄꯥꯝꯅꯤ ꯃꯗꯨꯒꯤꯁꯨ ꯈꯜꯂꯒ ꯑꯩꯅ ꯈꯟꯖꯕꯅꯤ ꯑꯗꯨꯕꯨ ꯃꯁꯥꯅ ꯀꯔꯤ ꯑꯣꯏꯕ ꯄꯥꯝꯕꯅꯣꯗꯤ ꯈꯪꯗꯦ ꯑꯩꯒꯤ ꯑꯣꯏꯅꯗꯤ ꯁꯤꯈꯛꯇꯅꯦ